ꯀꯦꯟꯁꯔ ꯑꯃꯗꯤ ꯍꯥꯔꯠꯀꯤ ꯂꯥꯏꯅꯥꯒꯨꯝꯕ ꯑꯀꯛꯅꯕ ꯑꯅꯥꯕꯁꯤꯡ ꯑꯁꯤꯒꯤ ꯂꯥꯏꯌꯦꯡꯁꯪ ꯈꯨꯗꯣꯡꯆꯥꯕꯗꯤ ꯂꯩ ꯑꯗꯨꯕꯨ ꯒꯣꯃꯦꯟꯒꯤ ꯑꯅꯤ ꯗꯤ ꯈꯪꯉꯤ ꯑꯃꯅ ꯔꯤꯝꯁ ꯍꯣꯁꯄꯤꯇꯥꯜ ꯑꯃꯅ ꯖꯦꯅꯤꯝꯁ ꯍꯣꯁꯄꯤꯇꯥꯜ ꯒꯣꯔꯃꯦꯟꯒꯤ ꯑꯣꯏꯕꯅꯤꯅ ꯑꯅꯥꯕꯅ ꯃꯁꯤꯡ ꯌꯥꯝꯅ ꯍꯦꯜꯂꯤ ꯌꯦꯡꯕꯤꯅꯕ ꯗꯣꯛꯇꯔꯅ ꯈꯔ ꯌꯥꯝꯗꯦ ꯑꯗꯨꯅ ꯃꯤꯌꯥꯝꯅ ꯄ꯭ꯔꯥꯏꯕꯦꯠ ꯍꯣꯁꯄꯤꯇꯥꯜꯗ ꯑꯌꯥꯝꯕ ꯆꯠꯅꯩ ꯄ꯭ꯔꯥꯏꯕꯦꯠ ꯍꯣꯁꯄꯤꯇꯥꯜꯁꯤꯡ ꯑꯗꯨꯗꯤ ꯀꯥꯜꯀꯤꯅꯣꯁ ꯍꯥꯏꯅ ꯑꯅꯧꯕ ꯑꯃꯁꯨ ꯍꯥꯡꯉꯤ ꯑꯗꯨꯒ ꯖꯦꯜ ꯔꯣꯠꯇꯁꯨ ꯆꯤꯡꯌꯥꯗ ꯑꯃ ꯍꯥꯡꯉꯤ ꯑꯗꯨꯅ ꯃꯔꯝ ꯑꯣꯏꯔꯒ ꯂꯥꯏꯌꯦꯡꯃꯟꯗꯤ ꯍꯣꯡꯉꯤ ꯍꯥꯏꯕꯕꯨ ꯇꯦꯁ ꯇꯧꯕ ꯑꯗꯒꯤ ꯃꯈꯣꯏꯒꯤ ꯏ ꯒ꯭ꯔꯨꯞ ꯑꯗꯨ ꯂꯧꯕꯗ ꯄꯩꯁꯥ ꯌꯥꯝꯅ ꯆꯪꯕꯅ ꯃꯔꯝ ꯑꯣꯏꯔꯒ ꯒꯣꯔꯃꯦꯟꯒꯤꯗ ꯌꯦꯡꯅꯕꯅ ꯑꯌꯥꯝꯕꯅꯤ ꯑꯗꯨꯅ ꯃꯔꯝ ꯑꯣꯏꯔꯒ ꯈꯨꯗꯣꯡ ꯆꯥꯅꯕ ꯀꯦꯟꯁꯔꯒꯤ ꯍꯥꯔꯠꯀꯤ ꯂꯥꯏꯅꯥꯒꯤ ꯑꯀꯛꯅꯕ ꯍꯣꯁꯄꯤꯇꯥꯜ ꯈꯔ ꯍꯥꯡꯗꯣꯛꯄ ꯄꯥꯝꯃꯤ